ꯇꯨ ꯊꯥꯎꯖꯟ ꯇ꯭ꯋꯦꯟꯇꯤ ꯋꯥꯟꯒꯤ ꯑꯣꯛꯇꯣꯕꯔꯒꯤ ꯇꯥꯡ ꯇꯔꯨꯛ ꯇꯨ ꯊꯥꯎꯖꯟ ꯇ꯭ꯋꯦꯟꯇꯤ ꯋꯥꯟꯒꯤ ꯗꯤꯁꯦꯝꯕꯔꯒꯤ ꯇꯥꯡ ꯃꯉꯥ ꯇꯨ ꯊꯥꯎꯖꯟ ꯇ꯭ꯋꯦꯟꯇꯤ ꯇꯨꯒꯤ ꯖꯅꯨꯋꯥꯔꯤꯒꯤ ꯇꯥꯡ ꯑꯅꯤ ꯇꯨ ꯊꯥꯎꯖꯟ ꯇ꯭ꯋꯦꯟꯇꯤ ꯊ꯭ꯔꯤꯒꯤ ꯑꯣꯛꯇꯣꯕꯔꯒꯤ ꯇꯥꯡ ꯃꯉꯥ ꯇꯨ ꯊꯥꯎꯖꯟ ꯇ꯭ꯋꯦꯟꯇꯤ ꯐꯣꯔꯒꯤ ꯃꯥꯔꯆꯀꯤ ꯇꯥꯡ ꯃꯔꯤ